ꯅꯨꯄꯥ ꯅꯨꯄꯤ ꯈꯦꯅꯕꯒꯤ ꯃꯁꯤꯒꯤ ꯏꯁꯀꯨꯜꯗ ꯈꯦꯠꯅꯕꯒꯤꯁꯤ ꯀꯣꯛꯍꯟꯅꯕꯒꯤꯗꯃꯛꯇ ꯏꯁꯀꯨꯜ ꯏꯁꯀꯨꯜꯅ ꯁꯦꯄꯔꯦꯠ ꯁꯦꯅꯤꯇꯔꯤ ꯁꯦꯝꯕ ꯑꯃꯁꯨꯡ ꯄꯣꯂꯤꯁꯤꯗ ꯅꯨꯄꯥ ꯅꯨꯄꯤꯒꯤ ꯁꯦꯄꯔꯦꯠ ꯍꯥꯏꯕꯁꯤ ꯁꯦꯝꯕꯤꯔꯒ ꯅꯨꯄꯥꯗ ꯐꯪꯏꯕ ꯈꯨꯗꯣꯡꯆꯥꯕꯗꯨꯁꯨ ꯅꯨꯄꯤꯗꯁꯨ ꯐꯪꯍꯟꯕ ꯑꯗꯨꯒ ꯄꯥꯏꯈꯠꯀꯗꯧꯔꯤꯕ ꯑꯐꯕ ꯁꯥꯇ꯭ꯔ ꯄꯨꯊꯣꯛꯄ ꯑꯣꯏꯔꯦ ꯑꯗꯨꯗꯁꯨ ꯑꯩꯈꯣꯏꯅ ꯅꯨꯄꯥ ꯅꯨꯄꯤ ꯆꯞ ꯃꯥꯟꯅꯅ ꯈꯜꯂꯒ ꯄꯨꯊꯣꯛꯀꯗꯕꯅꯤ ꯑꯗꯨꯒ ꯒꯕꯔꯃꯦꯟꯒꯤ ꯏꯁꯀꯤꯝ ꯍꯥꯏꯕꯗꯤ ꯁꯔꯚ ꯁꯤꯛꯁꯥ ꯑꯚꯤꯌꯥꯟꯒꯨꯝꯕ ꯑꯁꯤꯒꯨꯝꯕꯗꯁꯨ ꯆꯞ ꯃꯥꯟꯅꯕ ꯃꯤꯠꯌꯦꯡꯗ ꯊꯝꯂꯒ ꯅꯨꯄꯥ ꯅꯨꯄꯤꯁꯨ ꯆꯞ ꯃꯥꯟꯅꯕ ꯃꯤꯠꯌꯦꯡꯗ ꯊꯝꯂꯒ ꯑꯩꯈꯣꯏꯅ ꯐꯒꯠꯅꯅꯕ ꯍꯣꯠꯅꯒꯅꯤ ꯑꯗꯨꯒ ꯒꯃꯦꯟꯅꯁꯨ ꯏꯁꯀꯤꯝ ꯀꯌꯥꯃꯔꯨꯝ ꯍꯧꯗꯣꯛꯆꯔꯦ ꯍꯥꯏꯔꯤꯕ ꯏꯁꯀꯤꯝꯁꯤꯡ ꯑꯗꯨꯒꯤ ꯃꯅꯨꯡꯗ ꯏꯁꯀꯨꯜ ꯐꯒꯠꯈꯅꯁꯤ ꯍꯥꯏꯕ ꯃꯤꯁꯟꯁꯨ ꯑꯁꯤꯗꯁꯨ ꯆꯞ ꯃꯥꯟꯅꯅ ꯅꯨꯄꯥ ꯅꯨꯄꯤ ꯑꯅꯤꯃꯛ ꯆꯞ ꯃꯥꯟꯅꯅ ꯌꯦꯡꯉꯒ ꯃꯥꯅ ꯅꯨꯄꯥꯅꯤ ꯃꯥꯅ ꯅꯨꯄꯤꯅꯤ ꯍꯥꯏꯕꯗꯨ ꯈꯥꯏꯗꯣꯛꯇꯕꯤꯗ ꯃꯥꯟꯅꯕ ꯃꯤꯠꯌꯦꯡꯗ ꯌꯦꯡꯉꯒ ꯐꯒꯠꯅꯕ ꯍꯣꯠꯅꯕ ꯍꯥꯏꯕꯁꯤꯁꯨ ꯑꯃꯠꯇ ꯉꯥꯏꯔꯕ ꯄꯥꯝꯕꯩꯅꯤ ꯑꯗꯨꯒ ꯇꯣꯏꯂꯦꯠꯀꯨꯝꯕ ꯁꯦꯅꯤꯇꯔꯤꯀꯨꯝꯕ ꯑꯗꯨꯗꯒꯤ ꯃꯈꯣꯏꯒꯤ ꯆꯪꯗꯕ ꯌꯥꯗ꯭ꯔꯕ ꯅꯨꯄꯤꯁꯤꯡꯒꯤ ꯆꯪꯗꯕ ꯌꯥꯗ꯭ꯔꯕ ꯄꯣꯠꯂꯝꯁꯤꯡ ꯑꯗꯨ ꯑꯩꯈꯣꯏꯅ ꯇꯣꯉꯥꯟꯅ ꯊꯝꯕꯤꯔꯒ ꯆꯥꯅꯞ ꯅꯨꯄꯥꯒ ꯆꯞ ꯃꯥꯟꯅꯅꯕ ꯃꯑꯣꯡꯗ ꯍꯣꯠꯅꯃꯤꯟꯅꯕꯁꯤꯁꯨ ꯇꯉꯥꯏꯐꯗꯕ ꯑꯃꯅꯤ